ꯍꯜꯂꯣ ꯑꯣ ꯍꯥꯏꯕꯤꯌꯨ ꯍꯥꯏꯕꯤꯌꯨ ꯎꯝ ꯑꯣ ꯁꯣꯝꯅ ꯈꯪꯖꯅꯤꯡꯉꯤꯁꯦ ꯆꯥꯕꯒꯤꯗꯔꯥ ꯅꯠꯇ꯭ꯔ ꯀꯃꯥꯏ ꯀꯃꯥꯏꯅ ꯇꯧꯕꯅꯣ ꯈꯣꯠꯄꯅꯣ ꯍꯤꯟꯖꯥꯡ ꯂꯥꯡꯁꯛ

ꯑꯣ ꯑꯗꯣ ꯁꯣꯝꯅꯁꯨ ꯁꯣꯝꯅꯁꯨ ꯍꯥꯏꯕꯤꯔꯦ ꯑꯧ ꯀꯃꯥꯏ ꯇꯧꯒꯦꯗ ꯃꯊꯦꯟꯗꯣ ꯅꯍꯥꯟꯃꯨꯛ ꯄꯤꯔꯝꯕ ꯃꯇꯝꯗ ꯀꯔꯝꯕꯅ ꯍꯦꯟꯅ ꯍꯥꯎꯕꯤꯒꯦ ꯍꯥꯏꯕꯗꯨꯗ ꯑꯩ ꯈꯤꯇꯪ ꯍꯥꯏꯖꯒꯦꯕ ꯑꯗꯨ ꯀꯔꯝꯕꯗ ꯍꯦꯅꯅ ꯆꯥꯅꯤꯡꯉꯤ ꯑꯗꯨꯗ ꯑꯩꯁꯨ ꯁꯨꯒꯥꯏꯅ ꯑꯗꯨꯝ ꯍꯥꯏꯕꯤꯔꯒꯦ ꯍꯥꯏꯕꯗꯤ ꯁꯝꯅ ꯍꯥꯏꯕꯗ ꯑꯩꯈꯣꯏ ꯏꯔꯣꯝꯕꯕꯨ ꯍꯥꯏꯇꯥꯔꯁꯨ ꯀꯥꯡꯁꯣꯏꯕꯨ ꯍꯥꯏꯇꯥꯔꯁꯨ ꯑꯗꯨ ꯀꯔꯝꯕ ꯍꯦꯟꯅ ꯄꯥꯝꯒꯦ ꯑꯗꯨꯗ ꯑꯃꯇꯪ ꯍꯥꯏꯕꯤꯔ ꯀꯥꯟꯗ ꯑꯩ ꯑꯦꯛꯁꯄ꯭ꯂꯦꯟ ꯇꯧꯖꯔꯒꯦ ꯑꯗꯨ

ꯑꯗꯣ

ꯑꯣ ꯌꯥꯝꯅ ꯀꯩꯅꯣ ꯇꯧꯋꯦ ꯑꯗꯨ ꯏꯔꯣꯝꯕ ꯍꯥꯏꯕꯁꯤꯗꯗꯤ ꯃꯈꯟꯗꯤ ꯌꯥꯝ ꯂꯩꯒꯔꯦꯕꯀꯣ ꯑꯗꯩ ꯌꯣꯡꯆꯥꯛꯅꯕꯨꯗꯤ ꯍꯦꯟꯅ ꯑꯩꯈꯣꯏ ꯃꯩꯇꯩꯒꯤꯗꯗꯤ ꯌꯥꯝꯅ ꯌꯣꯡꯆꯥꯛꯁꯤ ꯌꯥꯝꯅ ꯄꯣꯄꯨꯂꯔ ꯌꯥꯝ ꯑꯣꯏꯌꯦꯕꯀꯣ ꯑꯗꯨ ꯌꯣꯡꯆꯥꯛꯁꯤꯗ ꯑꯩꯈꯣꯏꯅ ꯁꯝꯅ ꯍꯥꯏꯕꯗ ꯌꯣꯡꯆꯥꯛꯁꯤꯗ ꯍꯦꯟꯅ ꯍꯥꯎꯕꯗꯤ ꯑꯩꯈꯣꯏꯒꯤ ꯃꯈꯟ ꯑꯃꯅꯤ ꯍꯥꯞꯄꯒꯁꯨ ꯑꯗꯨꯝ ꯑꯩꯈꯣꯏꯒꯤ ꯁꯝꯅ ꯍꯥꯏꯔꯕꯗ ꯃꯥꯒꯤꯗꯗꯤ ꯃꯥꯒ ꯍꯦꯛ ꯑꯇꯩ ꯑꯇꯣꯞꯗ ꯍꯥꯏꯕꯗꯤ ꯌꯣꯡꯆꯥꯛꯀ ꯑꯥꯂꯨꯒ ꯍꯥꯏꯕꯁꯤꯃꯗꯤ ꯃꯥꯒꯤ ꯃꯆꯤꯟ ꯃꯅꯥꯎꯒꯨꯝꯕꯅꯦꯕꯀꯣ ꯃꯆꯤꯟ ꯃꯅꯥꯎꯁꯤꯗ ꯑꯩꯈꯣꯏꯒꯤ ꯑꯃꯨꯛ ꯍꯦꯟꯅ ꯆꯥꯟꯅꯖꯕ ꯑꯩꯈꯣꯏ ꯌꯦꯂꯥꯡ ꯀꯥꯏꯅ ꯍꯥꯏꯕ ꯑꯣꯖꯥꯅ ꯇꯥꯕꯤꯔꯕ꯭ꯔꯥ ꯌꯦꯂꯥꯡꯁꯨ ꯍꯥꯞꯄꯁꯨ ꯌꯥꯏ ꯑꯗꯨꯒ ꯑꯃꯨꯛ ꯌꯦꯂꯥꯡ ꯍꯥꯞꯄ ꯃꯇꯝꯗ ꯑꯩꯈꯣꯏꯅ ꯍꯥꯞꯄ ꯃꯇꯝꯁꯤꯗꯀꯣ ꯃꯣꯏꯅ ꯑꯩꯈꯣꯏꯅ ꯍꯧꯖꯤꯛꯀꯤ ꯌꯣꯡꯆꯥꯛꯁꯦ ꯐꯨꯠꯂ ꯃꯇꯨꯡꯁꯤꯗ ꯊꯥꯡꯗꯔꯝꯗꯥꯏꯗ ꯑꯣꯏꯅ ꯃꯥꯒꯤ ꯃꯅꯤꯜ ꯂꯩꯔꯤꯉꯥꯏ ꯃꯇꯝꯒꯨꯝꯕ ꯀꯔꯤꯒꯨꯝꯕ ꯌꯦꯂꯥꯡꯁꯦ ꯍꯥꯞꯄ ꯀꯥꯟꯗ ꯈꯤꯇꯪ ꯁꯪꯂꯞ ꯑꯣꯏꯅ ꯌꯥꯝꯅ ꯀꯩꯅꯣꯒ ꯌꯣꯡꯆꯥꯛꯀ ꯀꯩꯅꯣ ꯌꯦꯂꯥꯡꯒ ꯇꯤꯟꯁꯤꯟꯅꯔꯀꯥꯟꯗ ꯐꯨꯠꯈꯤꯕ ꯃꯇꯝꯗꯗꯤ ꯍꯦꯛꯇ ꯀꯩꯅꯣꯗꯣ ꯕꯔ ꯄꯠꯊꯒꯤꯕ ꯌꯦꯂꯥꯡꯁꯦ ꯑꯗꯨꯗꯨꯅ ꯍꯧꯖꯤꯛꯀꯤ ꯌꯦꯂꯥꯡꯁꯦ ꯍꯥꯞꯆꯟꯕ ꯃꯇꯝꯁꯤꯗꯀꯣ ꯕꯔ ꯄꯠꯊꯒꯤꯕꯗꯨꯅ ꯑꯩꯈꯣꯏꯗ ꯃꯍꯥꯎ ꯑꯃ ꯂꯩꯇꯕ ꯍꯥꯏ ꯇꯥꯔꯦꯅꯦ ꯑꯗꯨ ꯃꯍꯥꯎꯁꯦ ꯂꯩꯇꯕ ꯄꯣꯠꯅꯤꯅ ꯃꯥꯅ ꯍꯣꯔꯦꯟ ꯑꯩꯈꯣꯏꯅ ꯊꯥꯡꯗꯔ ꯃꯇꯨꯡꯗ ꯅꯠꯇ꯭ꯔꯒꯁꯨ ꯂꯣꯏꯁꯜꯂꯝꯗꯥꯏꯒꯤ ꯑꯩꯈꯣꯏ ꯈꯖꯤꯛ ꯈꯛꯇꯪ ꯊꯥꯡꯗꯒꯗꯣꯔꯦ ꯍꯥꯏꯕ ꯐꯨꯠꯄ ꯃꯇꯝꯁꯤꯗ ꯑꯜꯂꯨꯒ ꯌꯣꯡꯆꯥꯛꯀ ꯐꯨꯠꯄꯩ ꯃꯇꯝꯁꯤꯗ ꯊꯥꯡꯗꯔꯝꯗꯥꯏ ꯃꯇꯝꯁꯤꯗ ꯑꯩꯈꯣꯏꯅ ꯑꯗꯨꯗꯁꯨ ꯑꯩꯈꯣꯏ ꯃꯩꯇꯩꯒꯤ ꯆꯠꯅꯕꯤ ꯑꯣꯖꯥ ꯍꯣꯏꯅꯁꯨ ꯑꯗꯨꯝ ꯈꯪꯕꯤꯔꯝꯒꯅꯤ ꯑꯩꯈꯣꯏ ꯉꯥꯔꯤ ꯍꯥꯏ ꯇꯥꯔꯦ ꯃꯩꯇꯩꯒꯤ ꯁꯤꯁꯨ ꯑꯗꯨꯝ ꯐꯨꯠꯄꯗ ꯌꯥꯎꯁꯟꯗꯣꯏꯅꯤ ꯑꯗꯨ ꯇꯦꯡꯀꯣꯠ ꯑꯃꯗ ꯃꯆꯥ ꯑꯩꯈꯣꯏꯒꯤ ꯄꯥꯇ꯭ꯔꯥ ꯑꯆꯧꯕ ꯑꯃꯗ ꯇꯧꯔ ꯀꯥꯟꯗ ꯃꯈꯨꯝ ꯈꯨꯝꯃ ꯀꯥꯟꯗ ꯑꯗꯨꯒꯤ ꯍꯦꯛ ꯃꯊꯛꯇ ꯑꯩꯈꯣꯏꯒꯤ ꯃꯅꯨꯡꯗꯗꯤ ꯑꯣꯏꯒꯗꯕ ꯍꯧꯖꯤꯛꯀꯤ ꯉꯥꯔꯤꯁꯦ ꯑꯗꯨ ꯍꯥꯞꯆꯤꯜꯂꯀꯥꯟꯗ ꯑꯩꯈꯣꯏꯒꯤ ꯍꯧꯖꯤꯛꯀꯤ ꯀꯩꯅꯣꯗꯣ ꯊꯥꯡꯗꯔꯝꯗꯥꯏꯗ ꯍꯥꯏ ꯇꯥꯔꯦꯅꯦ ꯃꯥꯒꯤ ꯃꯅꯤꯟ ꯂꯩꯔꯤꯉꯩ ꯃꯇꯝ ꯏꯁꯤꯡ ꯈꯖꯤꯛ ꯈꯛꯇꯪ ꯂꯩꯔꯤꯉꯩ ꯃꯇꯝꯗ ꯍꯧꯖꯤꯛꯀꯤ ꯌꯦꯂꯥꯡꯗꯣ ꯍꯥꯞꯆꯤꯜꯂꯀꯥꯟꯗ ꯑꯩꯈꯣꯏꯒꯤ ꯏꯔꯣꯝꯕꯁꯦ ꯌꯣꯡꯆꯥꯛ ꯏꯔꯣꯝꯕ ꯍꯥꯏꯔ ꯀꯥꯟꯗ ꯍꯩꯗꯣꯛꯑ ꯀꯥꯟꯗ ꯂꯣꯟꯕ ꯈꯣꯠꯄ ꯍꯥꯏꯕꯁꯤ ꯑꯩꯈꯣꯏꯅꯗꯤ ꯑꯩꯈꯣꯏꯅꯗꯤ ꯌꯥꯝ ꯍꯥꯎꯅꯕꯨꯗꯤ ꯌꯥꯝꯅ ꯌꯥꯝꯅ ꯐꯖꯅꯕꯨꯗꯤ ꯇꯧꯋꯤ ꯑꯗꯨ ꯍꯥꯥꯥꯥꯥꯥꯥꯥꯎꯁꯨ ꯍꯥꯎꯒꯅꯦꯁꯨ ꯈꯜꯂꯤ ꯑꯗꯨꯒ ꯑꯩꯈꯣꯏꯒꯤ ꯑꯣꯖꯥ ꯍꯣꯏꯅꯁꯨ ꯈꯤꯇꯪ ꯁꯣꯏꯕꯨꯝꯁꯦ ꯇꯥꯕꯤꯕ꯭ꯔꯥ ꯁꯣꯏꯕꯨꯝ ꯎꯝ ꯎꯝ ꯁꯣꯏꯕꯨꯝꯁꯨ ꯑꯦ ꯁꯣꯏꯕꯨꯝꯁꯨ ꯌꯥꯝꯅ ꯍꯥꯎꯈ꯭ꯔꯕ ꯄꯣꯠꯅꯤꯗ ꯋꯥꯗꯒꯤ ꯁꯦꯝꯕꯅꯤ ꯋꯥꯗꯒꯤ ꯁꯦꯝꯃ ꯀꯥꯟꯗ ꯑꯩꯈꯣꯏꯒꯤ ꯞꯠꯊ ꯄꯨꯝꯗꯍꯜꯂꯀꯥꯟꯗ ꯑꯩꯈꯣꯏꯒꯤ ꯃꯩꯇꯩꯒꯤ ꯆꯠꯅꯕꯤ ꯍꯥꯏ ꯇꯥꯔꯦꯀꯣ ꯑꯗꯨ ꯇꯧꯔ ꯀꯥꯟꯗ ꯃꯣꯏꯒꯤ ꯑꯥꯗꯒꯤ ꯁꯦꯝꯃ ꯀꯥꯟꯗ ꯑꯗꯨꯒꯤ ꯁꯦꯝꯕꯒꯤ ꯃꯇꯥꯡꯗꯨꯗꯗꯤ ꯑꯩꯈꯣꯏꯒꯤ ꯈꯔ ꯑꯗꯨꯝ ꯂꯩꯔꯤ ꯂꯩꯕ ꯃꯇꯥꯡꯗꯨꯅ ꯑꯗꯨꯅ ꯑꯃꯨꯛ ꯇꯣꯉꯥꯟꯕ ꯑꯃ ꯑꯣꯏꯒ꯭ꯔꯦ ꯑꯗꯨꯗꯣ ꯑꯩꯈꯣꯏ ꯁꯣꯏꯕꯨꯝꯁꯦ ꯇꯧꯔ ꯀꯥꯟꯗ ꯑꯥꯂꯨꯒ ꯇꯧꯔ ꯀꯥꯟꯗꯀꯣ ꯑꯩꯈꯣꯏ ꯍꯧꯖꯤꯛꯀꯤ ꯁꯣꯏꯕꯨꯝꯁꯤꯅ ꯑꯃꯨꯛ ꯑꯩꯈꯣꯏꯒꯤ ꯉꯁꯥꯏꯒꯤ ꯌꯣꯡꯆꯥꯛꯀꯤ ꯑꯗꯨꯃꯥꯏꯅ ꯃꯥꯅ ꯃꯍꯨꯠ ꯑꯃꯨꯛ ꯁꯤꯟꯗꯣꯏꯕ ꯌꯣꯡꯆꯥꯛꯀꯤ ꯑꯗꯨꯃꯥꯏꯅ ꯑꯗꯨꯒ ꯑꯜꯂꯨꯗꯤ ꯑꯗꯨꯝ ꯀꯝꯄꯜꯁꯔꯤ ꯑꯣꯏꯔꯦ ꯑꯗꯨꯒ ꯇꯧꯔ ꯀꯥꯟꯗ ꯏꯔꯣꯝꯕ ꯍꯥꯏꯕꯗꯨꯗꯗꯤ ꯌꯥꯝꯅ ꯍꯥꯎꯅꯁꯨ ꯑꯗꯨꯝ ꯁꯤꯖꯟꯅꯩ ꯑꯩꯈꯣꯏ ꯃꯩꯇꯩꯒꯤ ꯀꯩꯅꯣ ꯇꯧꯕꯗ ꯑꯗꯨꯒ ꯑꯃꯨꯛ ꯑꯩꯈꯣꯏꯒꯤ ꯀꯩꯅꯣꯗꯁꯨ ꯀꯥꯡꯁꯣꯏ ꯍꯥꯏꯕꯗꯁꯨ ꯑꯩꯈꯣꯏ ꯃꯩꯇꯩꯒꯤ ꯄꯨꯔꯥ ꯊꯥꯏꯅꯗꯒꯤ ꯍꯧꯅ ꯐꯦꯕꯔꯥꯏꯠ ꯀꯩꯅꯣ ꯌꯥꯝꯅ ꯑꯩ ꯏꯁꯥꯃꯛꯁꯨ ꯄꯥꯝꯅ ꯄꯥꯝꯖꯩ ꯀꯩꯅꯣꯁꯦ ꯀꯥꯡꯁꯣꯏꯁꯦ ꯀꯥꯡꯁꯣꯏꯁꯨ ꯏꯔꯣꯝꯕꯁꯨ ꯑꯣ ꯃꯩꯇꯩꯒꯤ ꯑꯣ ꯌꯥꯝ ꯆꯠꯅꯕꯤꯁꯦ ꯑꯣ ꯀꯥꯡꯁꯣꯏ ꯍꯥꯏꯒ꯭ꯔꯒꯇꯗꯤ ꯀꯥꯡꯁꯣꯏ ꯍꯥꯏꯕꯁꯤꯗ ꯑꯩꯈꯣꯏꯒꯤ ꯀꯩꯅꯣꯁꯦ ꯃꯣꯔꯣꯛꯁꯦ ꯈꯤꯇꯪ ꯌꯥꯝꯅꯗꯤ ꯌꯥꯝꯅꯗꯤ ꯁꯥꯕꯗꯤ ꯅꯠꯇꯕꯀꯣ ꯑꯥ ꯑꯗꯨꯗꯩꯗꯤ ꯑꯗꯨꯒꯤ ꯈꯨꯊꯣꯡꯗꯨꯗꯤ ꯑꯣꯖꯥ ꯍꯣꯏꯅꯁꯨ ꯈꯪꯕ꯭ꯔꯥ ꯈꯪꯗꯕ꯭ꯔꯥ ꯍꯥꯏꯕꯗꯨꯃꯗꯤ ꯑꯩꯈꯣꯏꯅ ꯑꯦꯛꯁꯄ꯭ꯂꯦꯟ ꯇꯧꯔ ꯀꯥꯟꯗ ꯀꯥꯡꯁꯣꯏꯅ ꯍꯦꯟꯅ ꯀꯩ ꯍꯦꯟꯖꯥꯡ ꯊꯣꯡꯒꯦ ꯉꯁꯤꯗꯤ ꯀꯔꯤ ꯆꯥꯔꯛꯀꯦ ꯍꯪꯕ ꯃꯇꯝꯗ ꯀꯥꯡꯁꯣꯏ ꯆꯥꯒ꯭ꯔꯦ ꯍꯥꯏ ꯇꯥꯔꯗꯤ ꯌꯥꯝꯅ ꯌꯥꯝꯅ ꯍꯦꯟꯅ ꯍꯥꯎꯕ ꯍꯥꯏ ꯇꯥꯔꯦꯅꯦ ꯑꯗꯨ ꯀꯥꯡꯁꯣꯏꯒ ꯏꯔꯣꯝꯕ ꯑꯗꯨ ꯑꯗꯥꯅ ꯂꯩꯅꯔꯤꯕꯀꯣ ꯀꯥꯡꯁꯣꯏꯁꯤꯁꯨ ꯊꯣꯡꯕꯗ ꯃꯈꯟ ꯌꯥꯝꯅ ꯂꯩꯌꯦꯕ ꯑꯗꯨ ꯈꯔ ꯍꯦꯟꯅꯁꯨ ꯌꯥꯝꯅꯁꯨ ꯍꯥꯎꯒꯗꯕ ꯑꯃꯁꯨ ꯂꯩ ꯀꯥꯡꯁꯣꯏꯁꯤꯗ ꯑꯩꯈꯣꯏꯒꯤ ꯑꯍꯥꯟꯕꯗ ꯏꯁꯤꯡ ꯍꯥꯟꯅ ꯂꯨꯝꯕꯨ ꯂꯨꯝꯕꯨ ꯁꯥꯍꯜꯂꯅꯤ ꯑꯜꯂꯨ ꯃꯆꯦꯠ ꯑꯃ ꯊꯥꯛꯀꯦꯁꯨ ꯀꯩꯁꯨ ꯀꯥꯏꯕ ꯂꯩꯇꯦ ꯑꯗꯨꯒ ꯑꯃꯨꯛ ꯑꯩꯈꯣꯏꯒꯤ ꯅꯠꯇꯦ ꯄꯥꯅ ꯁꯣꯏꯕꯅ ꯍꯦꯟꯅ ꯃꯉꯣꯟꯗ ꯄꯥꯅ ꯁꯣꯏꯔꯤꯒꯤ ꯃꯇꯤꯛ ꯃꯉꯣꯟꯗ ꯈꯤꯇꯪ ꯃꯉꯣꯟꯗ ꯃꯐꯣꯟ ꯊꯣꯛꯄꯩ ꯈꯤꯇꯪꯈꯛ ꯌꯥꯎꯔꯤꯕꯀꯣ ꯃꯐꯣꯟ ꯊꯣꯛꯑ ꯀꯥꯟꯗ ꯃꯥꯅ ꯑꯩꯈꯣꯏꯅ ꯁꯧꯒꯠꯂ ꯀꯥꯟꯗ ꯑꯗꯨꯗꯒꯤ ꯑꯩꯈꯣꯏꯅ ꯑꯃꯨꯛ ꯉꯔꯤ ꯉꯥꯇꯥꯏ ꯑꯩꯈꯣꯏ ꯉꯥ ꯃꯆꯦꯠ ꯑꯃ ꯐꯥꯕꯧ ꯍꯥꯏꯒꯗ꯭ꯔꯥ ꯅꯠꯇ꯭ꯔꯒꯁꯨ ꯑꯩꯈꯣꯏꯒꯤ ꯉꯥꯔꯤ ꯅꯠꯇꯕ ꯑꯩꯈꯣꯏꯒꯤ ꯑꯣ ꯉꯥ ꯑꯌꯥꯏꯕꯗꯣ ꯉꯥ ꯑꯌꯥꯏꯕꯗꯣ ꯉꯥ ꯑꯌꯥꯏꯕꯗꯣ ꯍꯥꯞꯆꯜꯂ ꯀꯥꯟꯗ ꯁꯧꯕ ꯌꯥꯕ ꯑꯩꯈꯣꯏꯒꯤ ꯑꯗꯨꯒ ꯑꯩꯈꯣꯏꯒꯤ ꯃꯩꯇꯩꯒꯤ ꯇꯤꯜꯍꯧ ꯍꯥꯏ ꯇꯥꯔꯦꯀꯣ ꯃꯩꯇꯩ ꯇꯤꯜꯍꯧꯁꯤꯅ ꯑꯃꯨꯛ ꯍꯦꯟꯅ ꯐꯩꯑꯕ ꯃꯩꯇꯩ ꯇꯤꯜꯍꯧꯁꯤꯒ ꯍꯥꯞꯄ ꯀꯥꯟꯗꯨꯗ ꯐꯖꯅ ꯁꯣꯏꯕ ꯌꯥꯕꯅ ꯇꯧꯔ ꯀꯥꯟꯗ ꯈꯔ ꯃꯆꯜꯖꯤꯡꯁꯤ ꯈꯔ ꯍꯥꯞꯄ ꯃꯇꯨꯡꯁꯤꯗ ꯑꯩꯈꯣꯏꯅ ꯀꯥꯡꯁꯣꯏ ꯍꯥꯏꯕꯁꯤꯗ ꯑꯃꯨꯛ ꯀꯃꯥꯏꯅ ꯇꯧꯒꯦꯗ ꯉꯁꯤꯗꯤ ꯀꯔꯤ ꯀꯥꯡꯁꯣꯏ ꯆꯥꯒꯦ ꯀꯔꯤ ꯍꯥꯏꯕ ꯋꯥꯍꯩꯁꯤꯗꯗꯤ ꯃꯌꯥꯝ ꯑꯃꯨꯛ ꯂꯩꯒ꯭ꯔꯦ ꯑꯩꯈꯣꯏꯒꯤ ꯀꯣꯕꯤꯒꯤ ꯃꯁꯣꯏꯁꯦ ꯑꯗꯨꯗꯨꯅ ꯑꯃꯨꯛ ꯑꯩꯈꯣꯏꯅ ꯑꯃꯨꯛ ꯍꯣꯔꯦꯟ ꯊꯥꯡꯗꯔꯝꯗꯥꯏꯁꯤꯗ ꯑꯗꯨꯁꯨ ꯊꯥꯡꯗꯔꯝꯗꯥꯏꯁꯤꯗ ꯃꯥꯁꯦ ꯑꯃꯨꯛ ꯍꯥꯏꯗꯤ ꯉꯟꯇꯥ ꯃꯇꯝ ꯄꯨꯝꯅꯃꯛꯇꯗꯤ ꯉꯟꯇꯥ ꯊꯥꯊꯔꯒꯗꯤ ꯂꯣꯏ ꯄꯠꯇꯅ ꯍꯥꯏꯗꯤ ꯑꯩꯈꯣꯏ ꯑꯇꯦꯛꯄꯁꯤ ꯈꯖꯤꯛ ꯈꯖꯤꯛ ꯆꯥꯅꯤꯡꯕꯗꯣ ꯑꯗꯨꯃꯥꯏꯅ ꯂꯩꯕ ꯍꯥꯏ ꯇꯥꯔꯦꯅꯦ ꯑꯗꯨꯗꯨꯅ ꯍꯧꯖꯤꯛꯀꯤ ꯍꯥꯏꯔꯤꯕ ꯀꯩꯅꯣꯗꯨꯁꯨ ꯀꯣꯕꯤ ꯃꯅꯥꯗꯨꯁꯨ ꯈꯔ ꯍꯥꯞꯆꯜꯂꯒ ꯑꯩꯈꯣꯏꯅ ꯑꯃꯨꯛ ꯑꯗꯨꯗꯩꯗꯤ ꯃꯣꯔꯣꯛꯁꯨ ꯃꯣꯔꯣꯛ ꯑꯁꯨꯕꯗꯣ ꯃꯣꯔꯣꯛ ꯑꯁꯨꯕꯅ ꯍꯦꯟꯅ ꯈꯤꯇꯪꯗꯤ ꯐꯗꯤ ꯐꯩꯑꯕ ꯌꯥꯝꯅꯁꯨ ꯍꯥꯞꯄꯗꯤ ꯅꯠꯇꯕꯀꯣ ꯑꯗꯨꯗꯣ ꯈꯤꯇꯪ ꯍꯥꯞꯄ ꯀꯥꯟꯗ ꯈꯤꯇꯪ ꯀꯩꯅꯣꯁꯦ ꯃꯆꯨꯁꯦ ꯈꯤꯇꯪ ꯉꯥꯡꯂꯞ ꯈꯤꯇꯪ ꯆꯪꯕꯣꯏ ꯆꯪꯗꯕꯣꯏ ꯈꯤꯇꯪ ꯇꯧꯔ ꯀꯥꯟꯗ ꯑꯩꯈꯣꯏꯅ ꯊꯥꯡꯗꯕꯒꯤ ꯌꯥꯔꯝꯗꯥꯏꯁꯤꯗ ꯑꯩꯈꯣꯏꯅ ꯊꯨꯝ ꯊꯥꯛꯑꯀꯥꯟꯗ ꯑꯗꯨꯃꯥꯏꯅ ꯑꯩꯈꯣꯏ ꯃꯩꯇꯩꯒꯤ ꯆꯠꯅꯕꯤ ꯍꯥꯏ ꯇꯥꯔꯦꯅꯦ ꯑꯗꯨꯃꯥꯏ ꯇꯧꯔ ꯀꯥꯟꯗ ꯊꯥꯡꯗꯔ ꯍꯥꯎꯋꯤ ꯍꯥꯏꯇꯔꯦꯅꯦ ꯑꯩꯈꯣꯏꯅꯁꯨ ꯑꯣꯖꯥꯅꯁꯨ ꯆꯥꯕꯤꯕ ꯌꯥꯒꯅꯤ ꯑꯗꯨ

ꯑꯦ ꯌꯥꯝ ꯑꯦ ꯌꯥꯝ ꯈꯦꯠꯅꯒ꯭ꯔꯖꯥꯠꯅꯤ ꯌꯥꯝ ꯈꯦꯠꯅꯒ꯭ꯔꯖꯥꯠꯅꯤ ꯑꯃꯗꯨꯅ ꯈꯤꯇꯪ ꯑꯩꯈꯣꯏꯒꯤ ꯑꯩꯈꯣꯏꯒꯤ ꯃꯩꯇꯩꯒꯤ ꯍꯥꯏꯕꯁꯤꯗꯗꯤ ꯌꯥꯝꯅ ꯍꯦꯟꯅ ꯑꯩꯈꯣꯏꯒꯤ ꯇꯤꯜꯍꯧ ꯃꯆꯥꯅꯤ ꯑꯃꯅ ꯑꯆꯧꯕꯅꯤ ꯃꯆꯥꯒ ꯑꯆꯧꯕꯒ ꯈꯦꯠꯅꯕꯒꯨꯝ ꯀꯩꯗꯧꯒꯦꯗ ꯃꯉꯣꯟꯗꯁꯨ ꯃꯍꯥꯎꯁꯦ ꯃꯉꯣꯟꯗ ꯈꯤꯇꯪ ꯃꯆꯥꯁꯤꯅ ꯑꯩꯈꯣꯏꯅ ꯑꯃꯨꯛ ꯑꯃꯗꯨꯅꯗꯤ ꯃꯄꯥꯟ ꯂꯣꯝꯗꯩ ꯄꯨꯁꯜꯂꯛꯏꯕꯗꯨꯗꯤ ꯀꯩꯅꯣ ꯈꯛꯇꯅꯦꯕ ꯃꯅꯨꯡꯒꯤꯗꯣ ꯈꯇꯅꯦꯕ ꯑꯃꯗꯨꯗꯤ ꯃꯌꯣꯟꯕꯧ ꯑꯁꯪꯕꯕꯧ ꯌꯥꯎꯔꯛꯑꯕꯅꯦꯕ ꯃꯄꯥꯝꯕꯤꯗꯣ ꯑꯗꯨꯒ ꯄꯨꯟꯅ ꯑꯗꯨꯝ ꯊꯥꯛꯃꯤꯟꯅꯔꯀꯥꯟꯗ ꯑꯗꯨꯃꯥꯏ ꯇꯧꯔ ꯀꯥꯟꯗ ꯀꯥꯡꯁꯣꯏꯗꯨꯕꯨ ꯌꯥꯝꯅ ꯍꯥꯎꯅ ꯊꯣꯡꯕ ꯉꯝꯃꯤ ꯍꯥꯏꯅꯕꯗꯣ ꯑꯩꯈꯣꯏꯅ ꯃꯩꯇꯩꯒꯤꯗ ꯆꯠꯅꯍꯟꯕ ꯍꯥꯏ ꯇꯥꯔꯦꯅꯦ ꯑꯩꯈꯣꯏ ꯍꯥꯎꯁꯨ ꯍꯥꯎꯕꯒꯤꯅꯤꯀꯣ ꯑꯗꯨꯕꯨꯗꯤ

ꯍꯣꯏ

ꯍꯣꯏ ꯐꯔꯦ ꯐꯔꯦ